ꯃꯅꯤꯄꯨꯔꯗ ꯈ꯭ꯋꯥꯏꯗꯒꯤ ꯃꯔꯨ ꯑꯣꯏꯕ ꯅꯥꯠꯀꯤ ꯑꯣꯏꯕ ꯆꯠꯅꯕꯤꯁꯤꯡꯒꯤ ꯃꯔꯛꯇ ꯂꯥꯏ ꯍꯔꯥꯎꯕ ꯑꯁꯤꯁꯨ ꯑꯃꯅꯤ ꯂꯥꯏ ꯍꯔꯥꯎꯕ ꯑꯁꯤ ꯃꯅꯤꯄꯨꯔꯗ ꯃꯃꯥꯡꯉꯩꯗꯒꯤ ꯆꯠꯅꯔꯒ ꯂꯥꯛꯂꯤꯕ ꯆꯠꯅꯔꯒ ꯂꯥꯛꯂꯕ ꯀꯜꯆꯔꯦꯜ ꯑꯃꯅꯤ ꯍꯥꯏꯔꯤꯕ ꯂꯥꯏ ꯍꯔꯥꯎꯕ ꯑꯁꯤꯗ ꯅꯨꯄꯤꯁꯤꯡꯅ ꯐꯅꯦꯛ ꯁꯦꯠꯇꯨꯅ ꯅꯨꯄꯤꯁꯤꯡꯅ ꯐꯅꯦꯛ ꯁꯦꯠꯇꯨꯅ ꯅꯨꯄꯥꯁꯤꯡꯅ ꯐꯩꯖꯣꯝ ꯁꯦꯠꯇꯨꯅ

ꯁꯔꯨꯛ ꯌꯥꯏ